ꯑꯩꯈꯣꯏ ꯈꯨꯡꯒꯪꯁꯦ ꯄꯣꯠꯊꯣꯛ ꯌꯥꯝꯅ ꯄꯨꯊꯣꯛꯄ ꯂꯩꯍꯥꯎ ꯌꯥꯝꯅ ꯂꯩꯕ ꯃꯐꯝꯅꯤ ꯁꯦꯡꯅ ꯁꯨꯕ ꯅꯣꯝꯕꯁꯨ ꯂꯣꯏꯅ ꯀꯜꯂꯤ ꯁꯨꯕ ꯅꯣꯝꯕꯁꯨ ꯂꯣꯏꯅ ꯇꯟꯗꯦ ꯃꯇꯝ ꯃꯇꯝꯒꯤ ꯆꯥꯊꯣꯛ ꯄꯣꯠꯊꯣꯛꯁꯤꯡ ꯑꯗꯨꯝ ꯄꯨꯊꯣꯛꯏ ꯑꯩꯈꯣꯏ ꯈꯛꯇ ꯆꯥꯕ ꯅꯠꯇꯅ ꯑꯗꯨꯝ ꯑꯇꯣꯞꯄ ꯃꯐꯝ ꯃꯐꯝꯁꯤꯡꯁꯨ ꯑꯗꯨꯝ ꯌꯧꯍꯜꯂꯦ ꯍꯧꯖꯤꯛ ꯁꯝꯅ ꯍꯥꯏꯔꯕꯗ ꯍꯪꯒꯥꯝ ꯃꯇꯝꯅꯤ ꯍꯪꯒꯥꯝ ꯃꯇꯝꯁꯤꯗ ꯑꯩꯈꯣꯏꯅ ꯍꯪꯒꯥꯝꯁꯤ ꯊꯥꯔꯅꯤ ꯍꯪꯒꯥꯝꯁꯤ ꯊꯥꯔꯅꯤ ꯑꯗꯨꯒ ꯑꯌꯨꯛꯇ ꯑꯃꯨꯛ ꯃꯥꯒꯤ ꯃꯇꯣꯟ ꯃꯈꯩꯁꯦ ꯑꯃꯨꯛ ꯊꯠꯂꯦ ꯊꯠꯂꯒ ꯑꯩꯈꯣꯏꯅ ꯂꯂꯣꯟꯕꯤꯁꯤꯡꯗ ꯊꯥꯏ ꯂꯂꯣꯟꯕꯤ ꯁꯤꯡꯁꯤꯅ ꯃꯐꯝ ꯈꯨꯗꯤꯡꯃꯛꯇ ꯃꯥꯏ ꯃꯥꯏ ꯉꯝꯖꯕ ꯇꯥꯇꯥ ꯃꯦꯖꯤꯛ ꯈꯪꯗꯦ ꯕꯁ ꯈꯪꯗꯦ ꯑꯔꯩ ꯑꯔꯩꯕ ꯒꯥꯔꯤ ꯄꯨꯊꯣꯛꯅꯔ ꯑꯃꯨꯛ ꯄꯨꯔꯅꯤ ꯍꯪꯒꯥꯝ ꯃꯄꯥꯟꯁꯦ ꯂꯣꯏꯔꯕ ꯃꯇꯝꯗ ꯑꯃꯨꯛ ꯑꯩꯈꯣꯏꯅ ꯀꯩꯗꯧꯒꯦ ꯍꯥꯏꯕ ꯃꯇꯝꯗ ꯍꯪꯒꯥꯝꯁꯤ ꯑꯃꯨꯛ ꯑꯩꯈꯣꯏꯅ ꯑꯃꯨꯛ ꯊꯥꯎ ꯁꯨꯝꯃꯅꯤ ꯊꯥꯎ ꯑꯣꯏꯅ ꯄꯨꯊꯣꯛꯑꯅꯤ ꯍꯪꯒꯥꯝ ꯊꯥꯎ ꯗꯤꯜ ꯗꯤꯜ ꯑꯣꯏꯅ ꯌꯨꯝ ꯌꯨꯝꯗ ꯑꯩꯈꯣꯏ ꯄꯣꯊꯣꯛ ꯃꯔꯥꯡ ꯀꯥꯏꯅ ꯂꯩꯔꯒ ꯍꯥꯏꯗꯤ ꯃꯔꯥꯡ ꯀꯥꯏꯅ ꯆꯥꯕ ꯐꯪꯉꯅꯤ ꯑꯗꯨ ꯁꯤ ꯑꯃꯨꯛ ꯂꯣꯏꯔꯦ ꯃꯥꯏ ꯃꯇꯝꯁꯤ ꯂꯣꯏꯔ ꯃꯇꯝꯗ ꯑꯩꯈꯣꯏꯅ ꯑꯃꯨꯛ ꯑꯂꯨ ꯊꯥꯕꯩ ꯃꯇꯝ ꯑꯃꯨꯛ ꯂꯥꯛꯑꯦ ꯑꯂꯨ ꯊꯥꯕꯩ ꯃꯇꯝꯁꯤꯗ ꯑꯩꯈꯣꯏꯅ ꯐꯖꯅ ꯑꯃꯨꯛ ꯈꯣꯏꯗꯣꯛꯑꯒ ꯑꯂꯨꯁꯦ ꯑꯃꯨꯛ ꯑꯩꯈꯣꯏꯅ ꯊꯥꯔꯅꯤ ꯑꯂꯨꯁꯦ ꯑꯩꯈꯣꯏꯅ ꯈꯨꯃꯟ ꯑꯩꯈꯣꯏ ꯀꯛꯆꯤꯡꯒꯤ ꯑꯣꯏꯅꯗꯤ ꯈꯨꯃꯟ ꯂꯧꯁꯤ ꯔꯣꯝꯗ ꯑꯂꯨꯁꯤ ꯊꯥꯔꯅꯤ ꯑꯂꯨꯁꯤ ꯊꯥꯔ ꯒ ꯑꯃꯨꯛ ꯂꯣꯛꯑꯅꯤ ꯂꯣꯛꯑꯕ ꯃꯇꯨꯡꯗ ꯑꯃꯨꯛ ꯃꯣꯏꯁꯤꯁꯨ ꯑꯃꯨꯛ ꯑꯩꯈꯣꯏꯅ ꯃꯐꯝ ꯈꯨꯗꯤꯡꯃꯛꯇ ꯀꯥꯆꯤꯟ ꯀꯣꯏꯌꯥ ꯂꯣꯏ ꯌꯧꯗꯣꯔꯤꯃꯤ ꯃꯣꯏꯁꯤ ꯕꯤꯖꯤꯅꯦꯁ ꯇꯧꯕꯗ ꯀꯥꯆꯤꯟ ꯀꯣꯏꯌꯥ ꯂꯣꯏ ꯌꯣꯎꯗꯣꯏꯅꯤ ꯑꯩꯈꯣꯏ ꯀꯛꯆꯤꯡꯗ ꯅꯠꯇꯦ ꯆꯥꯗꯧꯔꯤꯁꯤ ꯃꯐꯝ ꯃꯐꯝ ꯈꯗꯤꯡꯃꯛꯇ ꯆꯥꯛꯊꯨꯡ ꯐꯪꯗꯣꯔꯤꯕꯅꯦ ꯑꯩꯈꯣꯏ ꯑꯂꯨꯁꯦ ꯑꯂꯨꯁꯤ ꯂꯣꯏꯔꯦ ꯍꯥꯏꯔ ꯀꯥꯟꯗ ꯑꯩꯈꯣꯏꯅ ꯑꯃꯨꯛ ꯇꯤꯜꯍꯧ ꯆꯅꯝ ꯑꯃꯨꯛ ꯊꯥꯗꯣꯏꯅꯦꯕ ꯇꯤꯜꯍꯧ ꯆꯅꯝꯁꯤ ꯊꯥꯔꯒ ꯌꯨꯝ ꯌꯨꯝꯗꯁꯨ ꯑꯩ ꯑꯩ ꯆꯍꯤꯗꯨꯃ ꯀꯣꯟꯅꯉꯥꯏ ꯑꯗꯨꯝ ꯂꯤꯔꯅꯤ ꯑꯗꯨꯒ ꯑꯍꯦꯟꯕꯁꯨ ꯃꯤꯉꯣꯟꯗ ꯑꯃꯨꯛꯁꯨ ꯌꯣꯟꯊꯣꯛ ꯇꯣꯏꯅꯦꯕ ꯄꯣꯠꯊꯣꯛꯁꯦ ꯑꯗꯨꯛꯀꯤ ꯃꯇꯤꯛ ꯃꯔꯥꯡ ꯀꯥꯏꯅ ꯑꯣꯜꯇꯔꯅꯦꯇꯤꯕ ꯑꯣꯏꯅ ꯑꯣꯜꯂ ꯑꯣꯜꯂ ꯑꯣꯜꯂꯒ ꯑꯗꯨꯝ ꯑꯩꯈꯣꯏ ꯑꯗꯨꯝ ꯄꯣꯠꯊꯣꯛ ꯄꯨꯊꯣꯛꯄ ꯉꯝꯃꯦꯕꯀꯣ ꯁꯨꯕ ꯅꯨꯝꯕꯁꯨ ꯇꯟꯗ꯭ꯔꯦ ꯂꯩꯍꯥꯎ ꯍꯔꯥꯁꯨ ꯂꯣꯏꯅ ꯐꯔꯦ ꯑꯗꯨꯅ ꯑꯩꯈꯣꯏꯗ ꯌꯥꯝꯅꯁꯨ ꯅꯨꯡꯉꯥꯏꯔꯦ ꯑꯗꯨꯒ ꯑꯃꯨꯛ ꯂꯥꯁꯇ ꯑꯩꯈꯣꯏꯅ ꯑꯃꯨꯛ ꯀꯩꯗꯧꯅꯤ ꯍꯥꯏ ꯀꯥꯟꯗ ꯃꯁꯤ ꯈꯨꯗꯤꯡꯃꯛꯁꯦ ꯂꯣꯏꯔꯦ ꯍꯥꯏꯔꯛ ꯀꯥꯟꯗ ꯑꯃꯨꯛ ꯐꯧꯒꯤ ꯇꯔꯟ ꯑꯃꯨꯛ ꯂꯥꯛꯑꯅꯤ ꯐꯧꯒꯤ ꯇꯔꯟ ꯂꯥꯛꯄ ꯃꯇꯝꯁꯤꯗ ꯑꯩꯈꯣꯏꯁꯤꯅ ꯐꯧꯁꯤ ꯐꯖꯅ ꯎꯔꯅꯤ ꯐꯧ ꯃꯈꯩꯁꯦ ꯂꯣꯛꯂꯛꯄ ꯃꯇꯝꯗ ꯑꯩꯈꯣꯏ ꯀꯥꯛꯆꯤꯡ ꯃꯅꯨꯡꯗ ꯅꯠꯇꯕ ꯏꯝꯐꯥꯜ ꯆꯥꯟꯗꯦꯜ ꯃꯐꯝ ꯃꯐꯝ ꯈꯨꯗꯤꯡꯃꯛꯇ ꯑꯃꯨꯛ ꯂꯣꯏꯅ ꯀꯨꯝꯊꯔꯒ ꯑꯩꯈꯣꯏ ꯐꯧꯁꯤ ꯂꯣꯛꯈꯔꯦ ꯍꯥꯏꯕ ꯃꯇꯝꯗ ꯃꯣꯏꯅ ꯂꯥꯛꯑꯒ ꯐꯧꯁꯦ ꯃꯥꯏ ꯃꯥꯏ ꯃꯥꯏ ꯆꯥꯕ ꯀꯣꯟꯅꯉꯥꯏ ꯆꯍꯤ ꯆꯍꯤꯒꯤ ꯑꯣꯏꯒꯦꯔꯥ ꯊꯥꯒꯤ ꯑꯣꯏꯒꯦꯔꯥ ꯈꯨꯗꯤꯡꯃꯛꯀꯤ ꯀꯣꯟꯅ ꯀꯣꯟꯅꯉꯥꯏ ꯃꯣꯏꯅꯅꯦ ꯐꯧꯁꯦ ꯑꯃꯨꯛ ꯂꯣꯏꯅ ꯂꯧꯕ ꯂꯥꯛꯇꯣꯏꯅꯦꯕ ꯑꯗꯨꯅ ꯑꯩꯈꯣꯏꯁꯦ ꯑꯩꯈꯣꯏꯗꯁꯨ ꯄꯣꯠꯊꯣꯛꯁꯦ ꯑꯗꯨꯛꯀꯤ ꯃꯇꯤꯛ ꯃꯔꯥꯡ ꯀꯥꯏꯅ ꯄꯣꯠꯊꯣꯛ ꯄꯨꯊꯣꯛꯄꯁꯨ ꯉꯝꯃꯦ ꯑꯗꯒꯤ ꯁꯨꯕ ꯅꯣꯝꯕꯁꯨ ꯂꯣꯏꯅ ꯀꯜꯂꯦ ꯑꯗꯒꯤ ꯂꯩꯍꯥꯎ ꯂꯩꯕ ꯃꯐꯝꯁꯨ ꯑꯣꯏꯔꯦ ꯈꯪꯗꯦ ꯀꯔꯤ ꯍꯥꯏꯗꯣꯏꯅꯣ ꯈꯪꯗꯦ ꯑꯗꯨꯛꯀꯤ ꯃꯇꯤꯛ ꯑꯗꯨꯝ ꯀꯔꯕꯥꯔꯗꯗꯤ ꯅꯨꯡꯉꯥꯏꯕ ꯃꯐꯝ ꯍꯥꯏꯕ꯭ꯔꯣ ꯑꯗꯨꯝ ꯑꯣꯏꯔꯦ ꯑꯩꯈꯣꯏꯁꯦ ꯃꯇꯝ ꯃꯇꯝꯒꯤ ꯑꯇꯦꯛ ꯑꯅꯧ ꯃꯌꯥꯝ ꯃꯌꯥꯝ ꯑꯃꯁꯨ ꯑꯗꯨꯝ ꯄꯨꯊꯣꯛꯑꯦ ꯆꯤꯡ ꯃꯥꯟꯗꯁꯨ ꯄꯣꯡ ꯍꯋꯥꯏ ꯃꯇꯝ ꯂꯥꯛꯄ ꯃꯇꯝꯗꯁꯨ ꯑꯩꯈꯣꯏꯅ ꯄꯣꯡ ꯍꯋꯥꯏꯁꯤ ꯊꯥꯔꯅꯤ ꯄꯣꯡ ꯍꯋꯥꯏꯁꯤ ꯐꯖꯅ ꯂꯣꯛꯑ ꯃꯇꯨꯡꯗ ꯑꯃꯨꯛ ꯑꯩꯈꯣꯏꯅ ꯏꯝꯐꯥꯜꯗ ꯑꯃꯨꯛ ꯊꯥꯏ ꯑꯗꯩ ꯃꯐꯝ ꯈꯨꯗꯤꯡꯃꯛꯇ ꯂꯂꯣꯟꯕꯤ ꯈꯨꯗꯤꯡꯃꯛꯇ ꯑꯃꯨꯛ ꯄꯣꯡ ꯍꯋꯥꯏ ꯃꯇꯝꯁꯤꯗ ꯑꯃꯨꯛ ꯄꯣꯡ ꯍꯋꯥꯏꯁꯤ ꯄꯤꯗꯣꯏꯅꯦꯕꯀꯣ ꯃꯇꯝ ꯃꯇꯝꯗꯨꯒꯤ ꯃꯇꯨꯡ ꯏꯟꯅ ꯆꯤꯡꯗꯁꯨ ꯃꯪꯒ꯭ꯔꯥꯕꯨ ꯊꯥꯕ ꯑꯣꯏꯔꯁꯨ ꯆꯨꯕꯨ ꯊꯥꯕ ꯑꯣꯏꯔꯁꯨ ꯆꯨꯁꯦ ꯑꯃꯨꯛ ꯊꯥꯔꯅꯤ ꯑꯩꯈꯣꯏꯅ ꯆꯨꯁꯤ ꯊꯥꯔꯒ ꯆꯨꯍꯤ ꯃꯌꯥꯝ ꯑꯃ ꯗꯤꯟ ꯑꯃ ꯂꯣꯛꯑꯅꯤ ꯆꯨꯍꯤꯁꯤꯅ ꯑꯃꯨꯛ ꯀꯝꯗꯧꯒꯦ ꯍꯥꯏꯕ ꯃꯇꯝꯗ ꯑꯩꯈꯣꯏ ꯀꯕꯣꯛ ꯁꯥꯕꯤ ꯃꯌꯥꯝꯁꯦ ꯀꯕꯣꯛ ꯂꯨꯍꯣꯡ ꯈꯣꯡꯗꯣꯡꯕꯗ ꯆꯪꯅꯔꯤꯕ ꯖꯨꯔꯥ ꯀꯣꯟꯗ ꯆꯪꯅꯔꯤꯕ ꯀꯕꯣꯛ ꯃꯌꯥꯝꯁꯦ ꯁꯥꯕ ꯃꯇꯝꯗ ꯑꯩꯈꯣꯏꯁꯦ ꯆꯨꯍꯤꯁꯦ ꯗꯔꯀꯥꯔ ꯑꯣꯏꯌꯦꯕꯀꯣ ꯑꯗꯨꯅ ꯑꯃꯨꯛ ꯑꯩꯈꯣꯏꯅ ꯆꯨꯍꯤꯁꯤ ꯀꯗꯥꯏ ꯋꯥꯏꯗ ꯁꯤꯖꯤꯟꯅꯒꯦ ꯍꯥꯏꯕ ꯃꯇꯝꯗ ꯀꯕꯣꯛ ꯍꯩꯕꯣꯛ ꯁꯥꯕ ꯃꯇꯝ ꯆꯤꯅꯤ ꯍꯩꯉꯥꯟ ꯁꯥꯕ ꯃꯇꯝ ꯆꯨꯒꯤꯁꯨ ꯌꯥꯝꯅ ꯀꯥꯟꯅꯕ ꯆꯨꯁꯤꯁꯨ ꯑꯩꯈꯣꯏꯗ ꯌꯥꯝ ꯀꯥꯟꯅꯕ ꯄꯤꯕ ꯄꯣꯠꯅꯤ ꯑꯗꯨꯅ ꯑꯩꯈꯣꯏꯒꯤ ꯃꯅꯤꯄꯨꯔꯁꯦ ꯑꯗꯨꯛꯀꯤ ꯃꯇꯤꯛ ꯄꯣꯊꯣꯛ ꯑꯗꯨꯛꯀꯤ ꯃꯇꯤꯛ ꯂꯩ ꯀꯔꯕꯥꯔꯁꯨ ꯅꯨꯡꯉꯥꯏ ꯃꯇꯝ ꯃꯇꯝꯒꯤ ꯑꯑꯣꯟꯕ ꯀꯔꯕꯥꯔꯁꯨ ꯑꯩꯈꯣꯏꯅ ꯑꯗꯨꯝ ꯐꯖꯅ ꯇꯧꯏ